ꯍꯂꯣ

ꯅꯪꯒꯤ ꯗꯨꯀꯥꯟꯗꯨꯕꯨ ꯀꯔꯤ ꯀꯔꯤ ꯄꯣꯠ ꯌꯥꯎꯔꯤꯒꯦ ꯅꯪꯒꯤꯁꯦ ꯈꯨꯗꯛ ꯈꯨꯗꯛꯇ ꯍꯧꯔꯒ ꯑꯁꯥꯕ ꯑꯗꯨꯝ ꯄꯤꯕꯁꯨ ꯌꯥꯕ꯭ꯔꯥ ꯑꯧ ꯑꯗꯨꯗꯤ ꯀꯤꯂꯤꯆꯅꯥꯗꯨꯁꯨ ꯄꯥꯝꯃꯤ ꯄꯥꯝꯕꯗꯤ ꯑꯩꯁꯦ ꯑꯉꯥꯡꯁꯤꯡꯅ ꯆꯥꯒꯗꯕ ꯄꯣꯠ ꯅꯨꯡꯇꯤꯒꯤ ꯑꯗꯨꯝ ꯂꯧꯒꯗꯕꯅꯤ ꯅꯪ ꯊꯤꯜꯂꯛꯀꯦꯔꯥ ꯑꯩ ꯅꯨꯡꯇꯤꯒꯤ ꯊꯣꯛꯂꯛꯎꯔꯥ ꯑ ꯍꯣꯏ ꯊꯣꯏꯗꯤꯡ ꯍꯥꯞꯄꯁꯨ ꯌꯥꯏ ꯑꯗꯨꯒ ꯁꯤꯡꯖꯨꯒ ꯀꯦꯂꯤꯆꯅꯥꯒꯀꯥꯗꯨ ꯁꯤꯡꯖꯨꯗꯤ ꯌꯥꯎꯗ꯭ꯔꯦ ꯁꯥꯍꯜꯂꯛꯀꯅꯨ ꯃꯣꯔꯣꯛꯇꯤ ꯑꯉꯥꯡꯅ ꯆꯥꯕꯅꯤꯅ ꯁꯥꯕꯗꯣ ꯆꯥꯕ ꯉꯝꯗꯦ ꯑꯗꯨꯒ ꯑꯇꯩ ꯀꯔꯤ ꯀꯔꯤꯅꯦꯕ ꯑꯇꯩꯗꯣ ꯑ ꯇꯨꯡꯅꯤꯡꯈꯣꯛꯇꯤ ꯍꯥꯞꯄꯛꯀꯅꯨ ꯑꯇꯩ ꯇꯤꯜꯍꯧꯒꯨꯝꯕꯗꯤ ꯑꯗꯨꯝ ꯌꯥꯏ ꯎꯝ ꯑ ꯎꯝ ꯍꯣꯏ ꯄꯥꯝꯃꯦ ꯁꯤꯡꯍꯥꯔꯁꯨ ꯄꯥꯝꯃꯦ ꯅꯣꯡꯃ ꯅꯣꯡꯃꯒꯤ ꯑꯉꯥꯡꯁꯤꯡꯗꯨꯅ ꯆꯥꯅꯤꯡꯕꯗꯣ ꯑꯗꯨꯝ ꯍꯥꯏꯔꯛꯀꯦꯕ ꯑꯗꯨꯒ ꯌꯦꯔꯨꯝꯀꯥꯗꯤ ꯐꯨꯠꯇꯔꯣ ꯎꯝ ꯄꯥꯝꯃꯦ ꯄꯥꯝꯃꯦ ꯅꯪ ꯌꯣꯜꯂꯤꯕ ꯈꯨꯗꯤꯡꯃꯛ ꯄꯥꯝꯃꯦ ꯍꯥꯎꯗ ꯍꯥꯎꯍꯜꯂꯨ ꯌꯥꯎꯇ꯭ꯔꯗꯤ ꯑꯉꯥꯡ ꯆꯥꯎ ꯌꯥꯗꯦꯀꯣ ꯎꯝ ꯎꯝ ꯎꯝ ꯍꯣꯏ ꯍꯣꯏ ꯑꯗꯨꯗꯤ ꯑꯌꯨꯛꯀꯤ ꯄꯨꯡ ꯀꯌꯥꯗ ꯍꯥꯡꯉꯤ ꯑꯣ ꯅꯨꯃꯤꯠ ꯇꯥꯕꯁꯦ ꯄꯨꯡ ꯀꯌꯥꯐꯥꯎ ꯅꯨꯡꯗꯥꯡꯋꯥꯏꯔꯝꯁꯦ ꯄꯨꯡ ꯀꯌꯥꯐꯥꯎ ꯍꯥꯡꯒꯦꯕ ꯅꯨꯡꯙꯤꯟꯒꯤꯅ ꯑ ꯑꯣ ꯑꯣ ꯅꯪꯒꯤ ꯑ ꯑꯣ ꯇꯥꯏꯌꯦ ꯑꯣ ꯆꯧ ꯆꯧꯁꯨ ꯆꯥꯏꯌꯦ ꯁꯤꯡꯍꯔꯥꯗꯨ ꯁꯤꯡꯍꯥꯔꯗ ꯀꯌꯥ ꯆꯤꯡꯒꯦ ꯑꯃꯗ ꯑꯣ ꯑꯗꯨꯗꯤ ꯑ ꯍꯣꯏ ꯑꯗꯨꯕꯨꯗꯤ ꯑꯉꯥꯡ ꯌꯥꯝꯃꯛꯄꯩ ꯃꯇꯨꯡ ꯏꯟꯅ ꯌꯥꯝꯅ ꯂꯧꯒꯦ ꯌꯥꯝꯗꯕ ꯅꯨꯃꯤꯠꯗꯅ ꯈꯔꯗꯪ ꯂꯧꯒꯦ ꯁꯤꯡꯍꯥꯔꯁꯨꯀꯣ ꯇꯔꯥꯃꯨꯛ ꯑꯗꯨꯝ ꯂꯧꯕ ꯌꯥꯏ ꯎꯝ ꯑꯧ ꯎꯝ ꯎꯝ ꯑ ꯑꯧ ꯑ ꯑ ꯑ ꯍꯣꯏ ꯆꯥꯏꯌꯦ ꯆꯧꯁꯨ ꯆꯥꯏ ꯆꯥꯗꯕ ꯌꯥꯎꯗꯦ ꯂꯣꯏ ꯆꯥꯏ ꯑꯗꯨꯒ ꯑꯊꯨꯝ ꯑꯍꯥꯎꯗꯗꯤ ꯍꯂꯋꯥꯗꯪ ꯌꯥꯎꯕ꯭ꯔꯥ ꯀꯩꯒꯨꯝꯀꯥꯟꯗ ꯈꯦꯔꯒꯨꯝꯕ ꯑꯗꯒꯤ ꯀꯔꯤ ꯈꯔ ꯑꯧ ꯑꯧ ꯐꯔꯣꯗꯥꯗꯣ ꯑ ꯍꯣꯏ ꯑꯧ ꯀꯥꯂꯦꯟ ꯌꯧꯔꯛꯑꯕꯅꯤꯅ ꯐ꯭ꯔꯤꯖꯗꯒ ꯍꯥꯞꯄꯒ ꯍꯥꯎꯕꯅꯦ ꯑꯗꯨꯁꯨ ꯎꯝ ꯍꯣꯏ ꯍꯣꯏ ꯍꯣꯏ ꯑꯌꯨꯛꯇꯅꯅꯦ ꯑꯌꯨꯛꯀꯤ ꯆꯥꯕ ꯌꯥꯕ ꯄꯣꯠ ꯅꯨꯡꯗꯤꯟꯒꯤꯅ ꯅꯨꯡꯗꯤꯟꯒꯤꯀꯣ ꯑ ꯑꯣ ꯑꯌꯨꯛꯀꯤꯗꯤ ꯁꯤꯡꯍꯔꯥꯒꯨꯝꯕꯗꯨ ꯑꯗꯨꯝ ꯆꯥ ꯌꯥꯏꯗꯅ ꯆꯧꯒꯨꯝꯕꯗꯣ ꯑ ꯑ ꯑꯗꯩ ꯅꯨꯡꯗꯤꯟꯅ ꯁꯤꯡꯖꯨ ꯑꯣꯏꯔꯁꯨ ꯆꯅꯥ ꯀꯦꯂꯤꯆꯅꯥ ꯑꯣꯏꯔꯁꯨ ꯎꯝ ꯑꯗꯣ ꯑꯩꯈꯣꯏꯗꯤ ꯑꯊꯨꯝꯕ ꯆꯥꯒꯟꯕꯅꯤꯅ ꯑꯊꯨꯝꯕꯗꯣ ꯑꯗꯨꯝ ꯄꯥꯝꯃꯦꯕ ꯍꯣꯏ ꯑꯉꯥꯡ ꯁꯪꯉꯒꯅ ꯑꯉꯥꯡ ꯊꯥꯕꯤꯔꯛꯀꯦ ꯄꯩꯁꯥ ꯑꯗꯨꯝ ꯄꯤꯔꯛꯀꯦ ꯁꯪꯗ꯭ꯔꯒꯅ ꯅꯣꯡ ꯐꯥꯗꯣꯛꯁꯨ ꯅꯪ ꯃꯤ ꯃꯤ ꯊꯥꯔꯛꯑꯣꯕ ꯐꯣꯟ ꯇꯧꯅꯔꯁꯦꯕ ꯑꯣ ꯑꯩꯈꯣꯏꯅꯤ ꯍꯣꯏꯅꯦ ꯑꯧ ꯑꯣ ꯑꯣ ꯍꯥꯞꯄꯁꯨ ꯍꯥꯞꯀꯦ ꯑꯩꯅ ꯁꯪꯉꯒꯗꯤ ꯑꯉꯥꯡ ꯑꯗꯨꯝ ꯃꯔꯥꯏ ꯂꯥꯛꯆꯅꯤ ꯁꯪꯗꯕ ꯅꯨꯃꯤꯠ ꯂꯩꯗꯅ ꯄꯩꯈꯥꯒꯨꯝꯕ ꯂꯩꯕ ꯑꯗꯩ ꯈꯔ ꯊꯕꯛ ꯆꯠꯀꯗꯧꯕ ꯑꯣꯏꯔꯒꯗꯤ ꯑꯩ ꯐꯣꯟ ꯑꯗꯨꯝ ꯇꯧꯔꯛꯀꯦ ꯅꯪ ꯑꯗꯨꯝ ꯃꯤ ꯊꯥꯔꯛꯑꯣꯕ ꯎꯝ ꯍꯣꯏ ꯎꯝ ꯍꯣꯏ ꯍꯣꯏ ꯑꯧ ꯊꯝꯃꯦ